ꯑꯥ ꯍꯣꯏ ꯀꯅꯥ ꯃꯥꯅꯦ ꯑꯥ ꯑꯩꯈꯣꯏꯒꯤ ꯔꯨꯜꯁ ꯑꯦꯟ ꯔꯤꯒꯨꯂꯦꯁꯟ ꯍꯥꯏꯔꯗꯤ ꯅꯪꯅ ꯃꯤ ꯑꯅꯤꯒꯤ ꯕꯨꯛ ꯇꯧꯕꯅꯤꯅ ꯃꯤ ꯑꯅꯤ ꯈꯛꯇ ꯂꯥꯛꯄꯤꯌꯣ ꯑꯗꯨꯗꯒꯤ ꯍꯦꯟꯅ ꯂꯥꯛꯄ ꯌꯥꯗꯦꯀꯣ ꯑꯗꯨꯒ ꯑꯥ ꯅꯤꯁꯥꯒꯨꯝꯕ ꯌꯨꯒꯨꯝꯕ ꯇꯂꯕ ꯈꯩꯅꯤꯒꯨꯝꯕ ꯆꯥꯕ ꯌꯥꯔꯣꯏ ꯑꯗꯨꯒꯨꯝꯕ ꯀꯔꯤꯁꯨ ꯇꯧꯕ ꯌꯥꯔꯣꯏ ꯑꯗꯨꯗꯒꯤꯗꯤ ꯑꯗꯨꯝ ꯊꯣꯏꯗꯣꯛꯅ ꯌꯥꯝ ꯔꯨꯜꯁ ꯀꯨꯝꯕ ꯂꯩꯕꯗꯤ ꯅꯠꯇꯦ ꯑꯗꯨꯕꯨ ꯃꯤ ꯍꯦꯟꯖꯤꯟꯅ ꯄꯨꯔꯛꯄ ꯌꯥꯗꯕ ꯑꯗꯨꯒꯨꯝꯕ ꯇꯧꯕ ꯌꯥꯔꯣꯏꯌꯦ ꯑꯗꯨ ꯈꯛꯇ ꯑꯣꯏꯒꯅꯤꯗ ꯑꯇꯩꯗꯤ ꯀꯥ ꯍꯦꯟꯅ ꯂꯩꯇꯦ

ꯆꯥꯅꯕ ꯊꯛꯅꯕꯁꯨ ꯄꯨꯁꯤꯟꯕ ꯌꯥꯏꯌꯦ ꯑꯗꯨꯕꯨ ꯀ꯭ꯂꯤꯟꯂꯤꯅꯦꯁꯇꯨ ꯃꯦꯟꯇꯦꯟ ꯇꯧꯕꯤꯌꯣ ꯁꯦꯡꯅ ꯊꯝꯕꯤꯔꯒ ꯗꯁꯕꯤꯟꯒꯨꯝꯕ ꯂꯩꯕꯅꯤꯅꯀꯣ ꯑꯗꯨꯒꯨꯝꯕꯗꯣ ꯃꯦꯟꯇꯦꯟ ꯇꯧꯕꯤꯌꯣ ꯑꯗꯨꯒꯨꯝꯕꯒꯤꯗꯤ ꯌꯥꯝ ꯀꯥ ꯍꯦꯟꯅ ꯂꯩꯇꯦ ꯑꯗꯨꯕꯨ ꯏꯟꯇꯣꯛꯁꯤꯀꯦꯟ ꯍꯥꯏꯕ ꯄꯣꯠꯁꯤꯗꯤ ꯌꯥꯗ꯭ꯔꯦ ꯑꯩꯈꯣꯏ ꯍꯣꯇꯦꯜꯅꯗꯤꯀꯣ ꯗꯣꯀꯨꯃꯦꯟꯁꯀꯨꯝꯕ ꯀꯔꯤꯁꯨ ꯆꯪꯗꯦꯗ ꯑꯗꯨꯝ ꯑꯥ ꯗꯣꯀꯨꯃꯦꯟꯁ ꯀꯨꯝꯕꯗꯤ ꯆꯪꯗꯦ ꯅꯪ ꯑꯗꯨꯝ ꯂꯥꯛꯄꯤꯌꯣ ꯑꯩꯈꯣꯏꯒꯤ ꯍꯣꯇꯦꯜꯗ ꯑꯩꯈꯣꯏꯗꯤ ꯑꯩꯈꯣꯏꯅ ꯑꯗꯨꯝ ꯅꯈꯣꯏꯕꯨ ꯋꯦꯜꯀꯝ ꯇꯧꯅꯤꯡꯉꯥꯏꯅꯦ ꯍꯥꯏꯅ ꯑꯗꯨꯝ ꯂꯩꯌꯦ ꯍꯣꯏ ꯗꯣꯀꯨꯃꯦꯟꯁ ꯀꯨꯝꯕ ꯆꯪꯗꯦ ꯎꯝ ꯎꯝ

ꯑꯗꯨ ꯄꯨꯡ ꯀꯌꯥꯒꯨꯝꯕꯗ ꯂꯥꯛꯅꯤꯡꯉꯥꯏ ꯇꯧꯕ꯭ꯔꯥ ꯅꯪꯁꯦ ꯍꯣꯏ ꯍꯣꯏ ꯌꯥꯏꯌꯦ ꯎꯝ ꯇꯦꯟ ꯊꯥꯔꯇꯤꯗ ꯂꯥꯛꯂꯗꯤ ꯑꯩꯈꯣꯏꯅ ꯑꯗꯨꯗ ꯑꯗꯨꯝ ꯉꯥꯏꯔꯝꯒꯦꯀꯣ ꯍꯣꯏ ꯍꯣꯏ ꯑꯗꯨꯗꯤ ꯍꯣꯏ ꯌꯥꯝ ꯍꯣꯏ ꯌꯥꯝ ꯅꯨꯡꯉꯥꯏꯔꯦ ꯑꯩꯈꯣꯏꯕꯨ ꯀꯟꯇꯦꯛ ꯇꯧꯕꯤꯕꯒꯤꯗꯃꯛꯇ ꯍꯣꯏ ꯑꯣ ꯍꯣꯏ ꯍꯣꯏ